ꯍꯣꯏ ꯑꯩ ꯍꯥꯏꯖꯔꯛꯀꯦ ꯑꯩ ꯏꯁꯥꯃꯛ ꯅꯨꯄꯤ ꯑꯃ ꯑꯣꯏꯅ ꯑꯩ ꯑꯌꯨꯛꯀꯤ ꯃꯨꯡ ꯃꯉꯥ ꯃꯈꯥꯏꯗ ꯍꯧꯒꯠꯇꯨꯅ ꯏꯔꯨꯖ ꯃꯥꯏꯊꯖꯔꯒ ꯂꯥꯏ ꯗꯨꯛ ꯊꯥꯎꯃꯩ ꯀꯠꯂꯦ ꯀꯠꯂꯕ ꯃꯇꯨꯡꯗ ꯑꯉꯥꯡ ꯑꯩꯒꯤ ꯏꯆꯥ ꯑꯅꯤꯒꯤ ꯁ꯭ꯀꯨꯜ ꯑꯃꯅ ꯄꯨꯡ ꯇꯔꯦꯠꯇ ꯀꯥꯏ ꯑꯃꯅ ꯅꯤꯄꯥꯜ ꯃꯈꯥꯏꯗ ꯀꯥꯏ ꯑꯗꯨꯒꯤ ꯕ꯭ꯔꯦꯛꯐꯥꯁ ꯆꯥꯅꯨꯡ ꯂꯣꯟꯕꯤꯔꯒ ꯄꯤꯖ ꯄꯤꯊꯛ ꯃꯣꯏꯒꯤ ꯇꯤꯐꯤꯟ ꯇꯧꯈ꯭ꯔꯅꯤ ꯄꯨꯡ ꯇꯔꯦꯠꯀꯤ ꯊꯥꯗꯣꯛꯈꯔꯅꯤ ꯑꯗꯨꯒꯤ ꯃꯇꯨꯡꯗ ꯄꯨꯡ ꯅꯤꯄꯥꯜ ꯃꯈꯥꯏꯒꯤꯗꯣ ꯑꯃꯨꯛ ꯃꯥꯒꯤ ꯏꯔꯨ ꯃꯥꯏꯊꯖꯕꯤꯔꯒ ꯇꯤꯐꯤꯟ ꯁꯦꯝꯕꯤꯔꯒ ꯄꯤꯖ ꯄꯤꯊꯛ ꯇꯧꯔꯒ ꯃꯥꯒꯤ ꯁ꯭ꯀꯨꯜ ꯆꯠꯍꯟꯈ꯭ꯔꯅꯤ ꯑꯗꯨꯒꯤ ꯃꯇꯨꯡꯗ ꯑꯩ ꯆꯥꯛ ꯏꯁꯤꯡ ꯊꯣꯡꯗꯨꯅ ꯑꯩ ꯍꯣꯠꯅꯖꯔꯅꯤ ꯑꯗꯨꯗꯒꯤ ꯑꯩꯒꯤ ꯅꯨꯄꯥꯒꯤ ꯑꯩꯒꯤ ꯍꯁꯕꯦꯟꯒꯤꯗꯃꯛ ꯆꯥꯛ ꯏꯁꯤꯡ ꯃꯥꯒꯤ ꯇꯤꯐꯤꯟꯗ ꯍꯥꯞꯄꯅꯤ ꯃꯥ ꯗꯨꯀꯥꯟ ꯐꯝꯃꯤ ꯁꯣꯔꯣꯛ ꯃꯦꯟ ꯔꯣꯠꯇ ꯗꯨꯀꯥꯟ ꯑꯃ ꯐꯝꯖꯩ ꯃꯗꯨꯗ ꯑꯩꯒꯤ ꯏꯆꯥ ꯑꯇꯣꯝꯕꯤ ꯑꯁꯤꯒꯤ ꯄꯨꯡ ꯕꯥꯔꯣ ꯃꯈꯥꯏꯗ ꯃꯥ ꯁ꯭ꯀꯨꯜ ꯇꯥꯏꯃꯤꯡ ꯂꯣꯏ ꯃꯥ ꯂꯧꯕ ꯆꯠꯄ ꯑꯣꯏꯅ ꯑꯩꯒꯤ ꯅꯨꯄꯥꯒꯤ ꯆꯥꯛ ꯄꯨꯊꯣꯛ ꯄꯤꯔꯅꯤ ꯑꯗꯨꯒꯤ ꯃꯇꯨꯡꯗ ꯑꯃꯨꯛ ꯑꯩ ꯑꯉꯥꯡꯗꯨ ꯄꯣꯔꯛꯑꯒ ꯌꯨꯝꯗ ꯍꯜꯂꯛꯑꯕ ꯃꯇꯨꯡꯗ ꯑꯩ ꯏꯆꯥꯗꯨ ꯑꯃꯨꯛ ꯐ꯭ꯔꯦꯁ ꯑꯣꯏꯍꯟꯕꯤꯔꯒ ꯃꯥꯒꯤ ꯄꯤꯖꯅꯕ ꯆꯥꯛꯅꯨꯡ ꯆꯔꯥ ꯋꯥꯜꯍꯜꯂꯒ ꯉꯍꯥꯛꯇꯪ ꯄꯣꯊꯥꯔꯕ ꯃꯇꯨꯡꯗ ꯅꯨꯡꯗꯥꯡ ꯋꯥꯏꯔꯝꯒꯤ ꯑꯃꯨꯛ ꯋꯥꯏꯔꯝ ꯁꯤꯠꯆꯤꯟꯗꯨꯅ ꯂꯥꯏ ꯀꯣꯜꯂꯤꯛ ꯐꯦꯡꯗꯣꯛꯆꯒꯅꯤ ꯑꯗꯨꯒꯤ ꯃꯇꯨꯡꯗ ꯑꯩꯒꯤ ꯅꯨꯄꯥꯅ ꯗꯨꯀꯥꯟꯗ ꯉꯥꯏꯍꯥꯛꯇꯪ ꯊꯣꯛꯂꯛꯑꯣ ꯍꯥꯏꯕꯗꯒꯤ ꯑꯩ ꯊꯣꯛꯀꯅꯤ ꯑꯗꯨꯗꯒꯤ ꯗꯨꯀꯥꯟ ꯉꯥꯏꯍꯥꯛ ꯐꯝꯃꯕ ꯃꯇꯨꯡꯗ ꯑꯃꯨꯛ ꯁꯟꯗꯥꯒꯤ ꯗꯨꯛ ꯊꯥꯎꯃꯩ ꯀꯠꯒꯨꯅ ꯆꯥꯛ ꯏꯁꯤꯡ ꯊꯣꯡꯉꯅꯤ ꯑꯉꯥꯡ ꯇ꯭ꯌꯨꯁꯟ ꯊꯤꯟꯕꯤꯔꯅꯤ ꯄꯨꯡ ꯇꯔꯦꯠ ꯃꯈꯥꯏꯗ ꯇ꯭ꯌꯨꯁꯟ ꯑꯃꯨꯛ ꯂꯧꯔꯅꯤ ꯑꯗꯨꯒ ꯆꯥꯛ ꯏꯁꯤꯡ ꯆꯥꯃꯤꯟꯅꯔꯒ ꯑꯩꯈꯣꯏ ꯆꯧꯔꯥꯛꯅ ꯄꯨꯡ ꯅꯤꯄꯥꯜ ꯃꯈꯥꯏ ꯃꯄꯥꯟ ꯃꯈꯥꯏ ꯐꯥꯎꯒꯤ ꯃꯅꯨꯡꯗ ꯑꯩꯈꯣꯏ ꯇꯨꯝꯖꯩ